ꯊꯧꯕꯥꯜ ꯖꯤꯜꯂꯥ ꯑꯁꯤꯗ ꯃꯤꯌꯥꯝꯅ ꯄꯥꯝꯅꯕ ꯁꯥꯟꯅ ꯈꯣꯠꯅꯕ ꯈꯔ ꯍꯥꯏꯔꯕꯗ ꯐꯨꯠꯕꯣꯜ ꯁꯥꯟꯅꯕ ꯌꯥꯝꯅ ꯄꯥꯝꯃꯤ ꯂꯝꯄꯥꯛ ꯈꯨꯗꯤꯡꯒꯤ ꯑꯉꯥꯡꯒꯩꯁꯦ ꯐꯨꯠꯕꯣꯜꯗ ꯀꯥꯎꯗꯣꯏ ꯇꯧꯏ ꯐꯨꯠꯕꯣꯜ ꯁꯥꯟꯅꯕ ꯌꯥꯝꯅ ꯄꯥꯝꯃꯤ ꯕꯣꯂꯤꯕꯣꯜ ꯁꯥꯟꯅꯕ ꯑꯗꯨꯝ ꯄꯥꯝꯃꯤ ꯑꯅꯝꯕꯅ ꯐꯨꯠꯕꯣꯜꯁꯦ ꯌꯥꯝ ꯄꯥꯝꯃꯦ ꯈꯨꯡꯒꯪꯒꯤ ꯑꯣꯏꯕ ꯅꯥꯍꯥꯈꯩꯗꯤ ꯐꯨꯠꯕꯣꯜꯅ ꯊꯥꯋꯥꯏꯅꯤ ꯍꯥꯏꯅꯔꯤꯕꯅꯤ ꯑꯗꯨꯅ ꯃꯈꯣꯏꯗꯤ ꯂꯝꯄꯥꯛ ꯃꯆꯥ ꯑꯃ ꯂꯩꯔꯗꯤ ꯕꯣꯜ ꯑꯃ ꯄꯨꯊꯣꯛꯑꯒ ꯀꯥꯎꯕ ꯍꯥꯏꯗꯤ ꯐꯨꯠꯕꯣꯜꯗ ꯌꯥꯝꯅ ꯄꯥꯝꯃꯦ ꯑꯗꯨꯅ ꯐꯨꯠꯕꯣꯜꯒꯤ ꯁꯥꯟꯅꯔꯣꯏꯁꯤꯡꯁꯦ ꯑꯅꯝꯕ ꯈꯨꯡꯒꯪꯗꯒꯤ ꯂꯣꯏꯅ ꯑꯣꯏ ꯑꯗꯨꯒ ꯖꯤꯜꯂꯥꯑꯁꯤꯒꯤ ꯃꯤ ꯃꯌꯥꯝꯁꯦ ꯄꯨꯟꯁꯤꯟꯅꯕ ꯁꯥꯟꯅ ꯈꯣꯠꯅꯕꯒꯤ ꯇꯣꯔꯅꯥꯃꯦꯟ ꯑꯆꯧ ꯑꯆꯧꯕ ꯇꯧꯔꯛꯄ ꯀꯥꯟꯗ ꯖꯤꯜꯂꯥꯑꯁꯤꯒꯤ ꯃꯤꯑꯣꯏꯁꯤꯡꯁꯤ ꯂꯣꯏꯅ ꯄꯨꯟ ꯄꯨꯟꯅ ꯌꯦꯡꯉꯤ ꯑꯗꯨꯗꯒꯤ ꯗꯤꯁꯇ꯭ꯔꯤꯛ ꯃꯦꯂꯥ ꯗꯤꯁꯇ꯭ꯔꯤꯛ ꯍꯦꯜꯇ ꯃꯦꯂꯥ ꯀꯥꯏꯅ ꯑꯅꯥ ꯂꯥꯏꯌꯦꯡꯒꯤ ꯌꯥꯝꯅ ꯇꯧꯏꯕ ꯍꯥꯏꯗꯤ ꯁꯤꯗ ꯑꯅꯥꯕ ꯃꯌꯥꯝ ꯁꯤꯗ ꯂꯥꯛꯑꯒ ꯌꯦꯡꯕ ꯈꯣꯠꯄ ꯑꯗꯨꯝ ꯁꯣꯁꯦꯜ ꯒꯦꯗꯔꯤꯡꯁꯦ ꯑꯗꯨꯝ ꯂꯩ ꯑꯗꯨꯗꯒꯤ ꯐꯦꯁꯇꯤꯕꯦꯜ ꯑꯃ ꯊꯣꯛꯂꯛꯄ ꯃꯇꯝꯗ ꯍꯤꯌꯥꯡ ꯇꯥꯟꯅꯕ ꯍꯥꯏꯔꯗꯤꯅꯦ ꯑꯗꯨꯝ ꯃꯤ ꯃꯌꯥꯝꯁꯦ ꯄꯨꯟꯁꯜꯂꯒ ꯑꯗꯨꯝ ꯌꯦꯡꯉꯦ ꯁꯤꯗ ꯐꯦꯁꯇꯤꯕꯦꯜ ꯊꯣꯛꯂꯛꯄ ꯃꯇꯝ ꯑꯗꯨꯗꯒꯤ ꯁꯥꯟꯅ ꯈꯣꯠꯅꯕꯗ ꯂꯝꯄꯥꯛ ꯁꯤꯌꯔꯒ ꯇꯧꯔꯒ ꯁꯥꯟꯅꯕ ꯁꯨꯃꯥꯏꯅ ꯇꯧꯔꯒ ꯃꯤꯁꯤꯡꯁꯦ ꯄꯨꯜꯂꯦ